ꯂꯤꯁꯤꯡ ꯌꯥꯡꯈꯩ ꯆꯅꯤ ꯀꯨꯟꯃꯥꯊꯣꯏ ꯂꯥꯛ ꯑꯃꯒ ꯂꯤꯁꯤꯡ ꯍꯨꯝꯗ꯭ꯔꯥꯒ ꯃꯥꯄꯟꯒ ꯆꯥꯃꯥꯄꯟ ꯀꯨꯟꯇꯔꯦꯠ ꯂꯥꯛ ꯑꯃ ꯂꯤꯁꯤꯡ ꯀꯨꯟ ꯆꯥꯇ꯭ꯔꯨꯛꯀ ꯅꯤꯐꯨ ꯍꯨꯝꯗꯣꯏ ꯂꯥꯛ ꯑꯃ ꯂꯤꯁꯤꯡ ꯍꯨꯝꯐꯨꯃꯉꯥ ꯆꯥꯇ꯭ꯔꯦꯠꯀ ꯍꯨꯝꯐꯨ ꯃꯔꯤ ꯂꯥꯛ ꯑꯃ ꯂꯤꯁꯤꯡ ꯃꯔꯐꯨ ꯃꯉꯥ ꯆꯅꯤꯒ ꯑꯃ